ꯚꯥꯔꯠꯇ ꯆꯤꯟꯖꯥꯛꯁꯤꯡ ꯑꯁꯤ ꯚꯤꯖꯤꯇꯦꯕꯜ ꯑꯃꯁꯨꯡ ꯅꯟ ꯚꯤꯖꯤꯇꯦꯕꯜ ꯑꯅꯤ ꯄꯨꯟꯅ ꯂꯩ ꯃꯌꯥꯝꯅ ꯄꯥꯝꯅ ꯆꯥꯅꯕ ꯆꯤꯟꯖꯥꯛꯁꯤꯡꯒꯤ ꯃꯅꯨꯡꯗ ꯈꯔꯗꯤ ꯌꯦꯟꯊꯣꯡꯕ ꯉꯥ ꯊꯣꯡꯕ ꯁꯟ ꯊꯣꯡꯕ ꯍꯋꯥꯏ ꯊꯣꯡꯕ ꯏꯔꯣꯟꯕ ꯑꯁꯤꯅꯆꯤꯡꯕꯅꯤ ꯃꯁꯤꯗ ꯍꯥꯞꯄꯤꯕ ꯃꯆꯜꯁꯤꯡꯗꯤ ꯊꯨꯝ ꯃꯣꯔꯣꯛ ꯊꯥꯎ ꯖꯤꯔꯥ ꯍꯔꯤꯕꯣꯞ